ꯍꯟꯗꯛ ꯁꯟꯗꯦꯗꯣ ꯇꯨꯃꯨꯗ ꯆꯠꯂꯨꯁꯤꯔꯣ ꯅꯨꯡꯉꯥꯏꯕꯅꯦ ꯑꯩ ꯍꯥꯟꯅ ꯑꯃꯨꯛ ꯆꯠꯂꯨꯔꯦ ꯑꯗꯣ ꯁꯤꯗꯒꯤ ꯑꯌꯨꯛ ꯉꯟꯅ ꯊꯧꯊꯈꯤꯒꯗꯕꯅꯦ ꯑꯗꯨꯒ ꯍꯣꯔꯦꯟ ꯄꯨꯡ ꯕꯥꯔꯣ ꯑꯃ ꯑꯅꯤ ꯑꯗꯨꯋꯥꯏꯗ ꯌꯧꯔꯛꯅꯕ ꯑꯃꯨꯛ ꯍꯥꯏꯒꯠꯂꯛꯀꯗꯕꯅꯦ ꯄꯣꯠ ꯆꯩ ꯂꯩꯔꯨꯔꯅꯤ ꯒꯦꯠ ꯃꯈꯣꯡꯗꯨꯗ ꯃꯣꯏꯅ ꯑꯁꯣꯝ ꯃꯦꯟꯃꯥꯔꯒꯤ ꯄꯣꯠ ꯆꯩ ꯌꯣꯟꯕꯅꯦꯕ ꯑꯗꯒꯤ ꯅꯨꯡꯉꯥ ꯀꯩꯀꯩꯁꯨ ꯐꯪꯕꯅꯦ ꯑꯗꯨ ꯂꯧꯔꯛꯑꯒ ꯑꯗꯨꯝ ꯊꯧꯊꯔꯛꯀꯗꯕꯅꯦ ꯂꯝꯕꯤ ꯅꯨꯡꯉꯥꯏꯔꯦ ꯂꯝꯕꯤ ꯂꯣꯏꯅꯃꯛ ꯀꯣꯏꯂꯥꯁ ꯉꯥꯛꯇꯅꯦ ꯁꯤꯗꯒꯤ ꯑꯗꯨꯝ ꯊꯧꯈꯤꯕꯗ ꯑꯗꯨꯝ ꯀꯣꯏꯂꯥꯁ ꯊꯥꯗꯕ ꯃꯐꯝ ꯑꯝꯐꯥꯎ ꯌꯥꯎꯗꯦ

ꯆꯦꯛ ꯄꯣꯁ ꯑꯅꯤ ꯑꯍꯥꯟꯕꯒꯤꯗ ꯆꯦꯛ ꯆꯦꯛ ꯄꯣꯁ ꯑꯃ ꯂꯩꯔꯅꯤ ꯑꯗꯨꯒ ꯇꯨꯃꯨ ꯆꯪꯉꯝꯗꯥꯏ ꯃꯅꯨꯡꯒꯤ ꯍꯥꯏꯕꯗꯤ ꯃꯣꯔꯦ ꯌꯧꯁꯟꯗ꯭ꯔꯤꯉꯩꯗ ꯑꯃꯒ ꯑꯅꯤꯅꯦ ꯑꯗ ꯑꯃꯅ ꯑꯦꯟꯇ꯭ꯔꯤ ꯆꯦꯛ ꯄꯣꯁ ꯍꯥꯏꯅ ꯑꯩꯈꯣꯏꯒꯤ ꯃꯅꯨꯡꯗ ꯑꯁꯣꯝꯗꯒꯤ ꯊꯣꯛꯂꯛꯄ ꯀꯥꯟꯗ ꯄꯣꯠ ꯆꯩ ꯀꯩꯀꯩ ꯄꯨꯔꯛꯏ ꯈꯣꯠꯂꯛꯏ ꯆꯦꯛ ꯑꯃꯨꯛ ꯇꯧꯔꯅꯤ ꯑꯗꯨꯒ ꯁꯤꯗꯒꯤ ꯆꯪꯈꯤꯕꯗꯁꯨ ꯇꯧꯒꯅꯤ ꯁꯤꯗꯒꯤ ꯆꯪꯈꯤꯕꯗꯗꯤ ꯌꯥꯝ ꯀꯟꯅ ꯀꯥ ꯍꯦꯟꯅ ꯏꯁꯇ꯭꯭ꯔꯤꯛ ꯑꯣꯏꯅ ꯆꯦꯛ ꯇꯧꯕ ꯑꯣꯏꯗꯦ ꯊꯣꯛꯂꯛꯄꯒꯤꯗꯣ ꯑꯗꯨꯗꯤ ꯀꯔꯤ ꯀꯔꯤ ꯄꯨꯔꯛꯏ ꯈꯣꯠꯂꯛꯏ ꯍꯥꯏꯕꯗꯣ ꯐꯖꯅ ꯆꯦꯛ ꯇꯧꯒꯅꯤ ꯃꯣꯏꯅ ꯍꯧꯖꯤꯛꯀꯤ ꯆꯦꯛ ꯄꯣꯁ ꯃꯐꯝꯗꯨꯗ ꯈꯥꯝꯃꯛꯀꯅꯤ ꯑꯗꯨꯝ ꯑꯥꯔꯃꯤ ꯕꯤ ꯑꯦꯁ ꯑꯦꯞ ꯂꯩꯔꯝꯒꯅꯤ ꯃꯈꯣꯏꯒꯤ ꯀꯔꯤ ꯑꯣꯏꯅ ꯑꯩꯈꯣꯏ ꯈꯜꯂꯒ ꯇꯦꯟ ꯑꯣꯏꯅ ꯈꯜꯂ ꯈꯜꯂꯒ ꯃꯐꯝ ꯃꯐꯝ ꯑꯦꯛꯁ ꯔꯦ ꯏꯁꯀꯦꯟ ꯀꯥꯞꯐꯝ ꯂꯣꯏꯅ ꯂꯩ ꯑꯗꯨꯗ ꯑꯦꯛꯁ ꯔꯦ ꯏꯁꯀꯦꯟ ꯀꯥꯞꯐꯝꯗꯨꯗ ꯃꯣꯏꯅ ꯒꯔꯤꯗꯨꯗꯤ ꯑꯦꯛꯁ ꯔꯦ ꯃꯅꯨꯡꯗ ꯊꯧꯔꯣꯏ ꯃꯣꯏꯅ ꯇꯣꯡꯉꯥꯟꯅ ꯀꯩꯒ ꯆꯦꯛ ꯇꯧꯒꯅꯤ ꯃꯣꯏꯅ ꯃꯤꯡꯁꯦꯜꯒ ꯇꯧꯔꯒ ꯃꯈꯥꯗ ꯏꯟꯁꯟꯂꯒ ꯆꯦꯛ ꯇꯧꯕꯤ ꯈꯣꯠꯄꯤ ꯃꯅꯨꯡ ꯍꯥꯡꯗꯣꯛꯑꯒ ꯀꯩꯀꯥ ꯇꯧꯔꯅꯤ ꯑꯥꯏꯇꯦꯝꯗꯨꯗꯨꯤ ꯑꯦꯛꯁ ꯔꯦ ꯏꯁꯀꯦꯟ ꯀꯥꯞꯄꯗ ꯗꯔꯀꯥꯔ ꯑꯣꯏꯔꯒꯗꯤ ꯀꯥꯞꯄꯛꯀꯅꯤ ꯑꯗꯨꯒꯤꯗꯤ ꯃꯦꯇꯔ ꯅꯠꯇꯦ ꯀꯨꯏꯅ ꯆꯪꯗꯕꯅꯤꯅꯦ ꯃꯤꯅꯤꯠ ꯃꯉꯥ ꯇꯥꯔꯥꯒꯤ ꯋꯥꯔꯤꯅꯤ ꯑꯗꯨꯗ ꯏꯁꯀꯦꯟ ꯇꯧꯕꯗ ꯇꯥꯏꯝ ꯂꯩꯗꯧꯔꯤꯁꯦ ꯑꯗꯨꯒ ꯑꯗꯒꯤ ꯑꯁꯣꯝꯂꯣꯝꯗ ꯇꯨꯃꯨꯗ ꯆꯪꯉꯒ ꯇꯨꯃꯨꯗ ꯄꯣꯠ ꯊꯤꯕꯗꯣ ꯑꯗꯨ ꯑꯗꯨꯗ ꯃꯐꯝꯗꯣ ꯀꯗꯥꯏꯗ ꯂꯩ ꯂꯧꯁꯤꯒꯦ ꯍꯥꯏꯕ ꯄꯣꯠꯇꯣ ꯑꯗꯨ ꯊꯤꯕꯗꯣ ꯈꯛꯀꯤ ꯗꯔꯀꯥꯔꯅꯦ ꯎꯝ ꯄꯣꯠꯁꯨ ꯍꯣꯡꯕꯅꯦꯕ ꯑꯥꯗ ꯂꯣꯏꯅ ꯉꯥ ꯀꯧꯇ ꯃꯆꯥꯒꯗꯣ ꯂꯨꯄꯥ ꯇꯥꯔꯥꯔ ꯀꯩꯅꯣ ꯈꯛꯇ ꯆꯤꯡꯉꯦꯕ ꯑꯥꯗ ꯃꯃꯥꯡꯗ ꯑꯩꯅ ꯆꯠꯂꯨꯕꯗꯣ ꯆꯠꯁꯦ ꯍꯥꯏꯔꯗꯤ ꯁꯟꯗꯦ ꯅꯨꯃꯤꯠꯇ ꯆꯠꯂꯁꯦ ꯑꯩꯈꯣꯏ ꯑꯅꯤ ꯒꯥꯔꯤ ꯑꯆꯧꯕꯗ ꯑꯗꯨꯝ ꯊꯧꯊꯈ꯭ꯔ ꯂꯣꯏꯔꯦ ꯌꯥꯅꯤ ꯅꯪ ꯌꯥꯒꯗꯕ ꯑꯣꯏꯔꯗꯤ ꯀꯟꯐꯥꯔꯝ ꯇꯧꯔꯁꯤꯔꯣ ꯁꯟꯗꯦꯗꯣ ꯐꯔꯦ ꯐꯔꯦ ꯁꯟꯗꯦꯗꯨ ꯆꯠꯂꯁꯦ ꯑꯗꯨꯗꯤ ꯑꯩ ꯁꯟꯗꯦ ꯑꯌꯨꯛ ꯁꯤꯗꯒꯤ ꯄꯨꯡ ꯀꯩꯗ ꯊꯣꯛꯀꯗꯕꯅꯤ ꯇꯔꯦꯠꯇ ꯐꯔꯦ ꯎꯝ ꯊꯝꯃꯣ ꯊꯝꯃꯣ